ꯑꯩꯒꯤ ꯏꯁꯥꯒꯤ ꯆꯍꯤ ꯀꯨꯟꯊ꯭ꯔꯥ ꯃꯉꯥꯅꯤ ꯁꯨꯕ ꯃꯇꯝ ꯑꯗꯨꯋꯥꯏꯗ ꯑꯩꯅ ꯏꯝꯐꯥꯜꯗꯒꯤ ꯁꯤꯜꯆꯔ ꯇꯝꯅ ꯑꯦꯝ ꯑꯦꯁ ꯇꯤ ꯇꯣꯡꯉ ꯆꯠꯄ ꯃꯇꯝꯗ ꯂꯝꯕꯤꯗ ꯑꯍꯥꯟꯕꯗ ꯒꯥꯔꯤ ꯄꯝꯆꯔ ꯑꯣꯏꯔꯦ ꯄꯨꯡ ꯑꯅꯤꯃꯨꯛ ꯊꯧꯔꯒ ꯏꯁꯄ꯭ꯔꯤꯡ ꯇꯦꯛꯄꯗꯒꯤ ꯂꯝꯕꯤꯗꯨꯗ ꯃꯆꯥꯛ ꯐꯪꯗꯕꯅ ꯃꯔꯝ ꯑꯣꯏꯔꯒ ꯑꯍꯤꯡ ꯂꯦꯛꯄ ꯇꯥꯈꯤ ꯃꯐꯝ ꯑꯗꯨꯗ ꯑꯍꯤꯡ ꯂꯦꯛꯄꯗꯤ ꯌꯥꯗꯕꯅꯤꯅ ꯑꯩꯈꯣꯏ ꯈꯔ ꯍꯧꯅꯔꯒ ꯃꯐꯝ ꯆꯥꯕ ꯌꯦꯡꯉꯒ ꯊꯨꯡꯅꯕ ꯍꯣꯠꯅꯕꯗ ꯀꯤꯂꯣꯃꯤꯇꯔ ꯇꯔꯥ ꯃꯔꯤ ꯑꯩꯈꯣꯏ ꯈꯔ ꯈꯣꯡꯅ ꯆꯠꯃꯤꯟꯅꯩ ꯃꯗꯨꯗ ꯋꯥꯈꯤꯕꯗꯤ ꯑꯗꯨꯛꯀꯤ ꯃꯇꯤꯛ ꯋꯥꯏ ꯃꯗꯨ ꯁꯤꯡꯊꯥꯔꯨꯕꯗ ꯁꯤ ꯑꯣꯏꯅꯤ ꯍꯥꯏꯕꯁꯤ ꯍꯥꯏꯕ ꯉꯝꯗꯦ ꯋꯥꯔꯁꯨ ꯋꯥꯅ ꯄꯟꯊꯨꯡꯗꯨ ꯌꯧꯅ ꯆꯠꯂꯒ ꯃꯗꯨꯗ ꯑꯍꯤꯡ ꯂꯦꯛꯂꯒ ꯅꯣꯡꯉꯥꯟꯕꯒ ꯑꯃꯨꯛ ꯃꯐꯝꯗꯨꯗꯒꯤ ꯑꯃꯨꯛ ꯁꯤꯜꯆꯔ ꯇꯥꯟꯅ ꯑꯃꯨꯛ ꯂꯥꯛꯈꯤ ꯑꯗꯨꯗ ꯑꯩꯅ ꯈꯟꯈꯤ ꯑꯣ ꯃꯤꯑꯣꯏꯕ ꯍꯥꯏꯕꯁꯤ

ꯑꯋꯥꯕꯕꯨ ꯇꯨꯡꯑꯣꯏꯅꯔꯒ ꯃꯗꯨ ꯅꯥꯊꯩꯔꯒ ꯄꯨꯟꯁꯤ ꯄꯤꯈꯝꯅꯔꯣꯏꯗꯕꯅꯤ ꯍꯥꯏꯕꯁꯦ ꯑꯩ ꯃꯇꯝ ꯑꯗꯨꯗ ꯈꯪꯕ ꯉꯝꯈꯤ ꯑꯗꯨꯅ ꯃꯤꯑꯣꯏꯕ ꯍꯥꯏꯕꯁꯤ ꯍꯤꯡꯅꯕꯒꯤ ꯂꯥꯟꯐꯝꯁꯤꯗꯤ ꯃꯈꯜ ꯃꯈꯜꯒꯤ ꯄꯨꯝꯅꯃꯛꯇꯨ ꯉꯝꯅꯅꯕ ꯑꯩ ꯑꯩꯒꯤ ꯉꯝꯖꯕ ꯄꯥꯝꯕꯩꯗ ꯍꯣꯠꯅꯔꯒ ꯄꯨꯟꯁꯤ ꯂꯥꯟꯊꯦꯡꯅꯒꯗꯕꯅꯤ ꯍꯥꯏꯕꯁꯦ ꯃꯇꯝ ꯑꯗꯨꯗ ꯈꯪꯕ ꯉꯝꯈꯤ